ꯑꯩꯈꯣꯏꯒꯤ ꯂꯩꯀꯥꯏꯗ ꯑꯍꯜ ꯑꯃ ꯄꯦꯔꯥꯂꯥꯏꯁꯤꯁ ꯇꯧꯗꯨꯅ ꯍꯛꯆꯥꯡ ꯅꯥꯀꯟ ꯁꯔꯨꯛ ꯑꯃ ꯆꯤꯡꯗꯨꯅ ꯆꯠꯄ ꯊꯣꯛꯄ ꯑꯃꯗꯤ ꯃꯁꯥ ꯂꯦꯡ ꯑꯣꯠꯄ ꯀꯔꯤ ꯍꯧꯒꯠ ꯀꯥꯡꯈꯠꯄ ꯑꯝꯇ ꯉꯝꯗꯗꯅ ꯂꯩꯕ ꯑꯗꯨ ꯁꯤ ꯁꯤꯡ ꯑꯗꯨ ꯉꯝꯗ꯭ꯔꯕꯅꯤꯅ ꯏꯃꯨꯡꯗ ꯂꯩꯔꯤꯕ ꯅꯨꯄꯤ ꯑꯉꯥꯡ ꯃꯆꯥ ꯃꯁꯨꯁꯤꯡ ꯑꯗꯨꯅ ꯆꯠꯄ ꯊꯣꯛꯄ ꯃꯄꯥꯟ ꯏꯄꯥꯟ ꯊꯣꯛꯄ ꯄꯨꯝꯅꯃꯛ ꯑꯗꯨ ꯁꯧꯒꯠꯄꯤꯗꯨꯅ ꯉꯥꯛꯂꯒ ꯆꯠꯍꯟꯂꯤ ꯅꯣꯛꯇ ꯍꯤꯞꯄ ꯆꯥꯕ ꯄꯨꯝꯅꯃꯛꯇ ꯏꯃꯨꯡꯁꯤꯡ ꯏꯃꯨꯡꯒꯤ ꯃꯤꯑꯣꯏꯁꯤꯡ ꯑꯗꯨꯅ ꯁꯦꯟꯅꯕꯤꯗꯨꯅ ꯃꯍꯥꯛꯄꯨ ꯀꯨꯞꯅ ꯌꯦꯡꯁꯤꯜꯂꯦ ꯃꯔꯛ ꯃꯔꯛꯇ ꯃꯍꯥꯛꯀꯤ ꯑꯅꯥꯕꯗꯨ ꯗꯥꯛꯇ꯭ꯔꯗ ꯌꯦꯡꯗꯨꯅ ꯀꯔꯤ ꯄꯤꯖ ꯄꯤꯊꯛꯀꯗꯕ ꯃꯍꯥꯛꯀꯤ ꯍꯤꯗꯥꯛ ꯂꯥꯡꯊꯛ ꯄꯨꯝꯅꯃꯛ ꯃꯆꯥꯁꯤꯡ ꯑꯗꯨꯅ ꯉꯝꯅꯕ ꯍꯣꯠꯅꯩ ꯃꯇꯝ ꯆꯥꯅ ꯍꯤꯗꯥꯛꯁꯤꯡ ꯑꯗꯨ ꯄꯤꯖꯅꯕ ꯃꯆꯥꯁꯤꯡꯗꯨꯅ ꯍꯣꯠꯅꯩ ꯀꯔꯤꯒꯨꯝꯕ ꯀꯥꯎꯊꯣꯛꯈꯤꯕ ꯌꯥꯎꯔꯒꯁꯨ ꯍꯥꯏꯅ ꯑꯂꯥꯝꯒ ꯊꯝꯗꯅ ꯃꯆꯥꯁꯤꯡ ꯑꯗꯨꯅ ꯌꯥꯝꯅ ꯋꯥꯅ ꯍꯣꯠꯅꯕꯤ ꯆꯥꯕ ꯊꯛꯄ ꯃꯇꯝꯗ ꯆꯥꯕ ꯌꯥꯕ ꯄꯣꯠ ꯌꯥꯗꯕ ꯄꯨꯝꯅꯃꯛ ꯑꯁꯤ ꯈꯟꯗꯣꯛꯇꯨꯅ ꯃꯆꯥꯁꯤꯡ ꯑꯗꯨꯅ ꯌꯥꯝꯅ ꯆꯦꯛꯁꯤꯟꯅ ꯍꯣꯠꯅꯩ ꯆꯥꯕ ꯊꯛꯄ ꯃꯇꯝꯗ ꯃꯆꯥꯁꯤꯡ ꯑꯁꯪꯕ ꯑꯃꯅ ꯍꯦꯛꯇ ꯉꯥꯏꯍꯥꯛ ꯅꯣꯡꯃꯒꯤ ꯅꯠꯇ꯭ꯔꯒ ꯅꯣꯡꯃꯒꯤ ꯑꯃꯅ ꯏꯟꯕꯤꯕ ꯑꯁꯨꯝ ꯍꯥꯏꯅ ꯇꯧꯏ ꯑꯗꯨ ꯍꯥꯞꯇꯥ ꯈꯨꯗꯤꯡꯒꯤ ꯑꯃꯨꯔꯛꯇꯪꯗꯒꯤ ꯇꯥꯗꯅ ꯐꯤꯖꯤꯑꯣ ꯊꯦꯔꯥꯄꯤ ꯁꯦꯟꯇꯔꯗ ꯄꯨꯗꯨꯅ ꯃꯆꯥꯁꯤꯡ ꯑꯗꯨꯅ ꯌꯥꯝꯅ ꯑꯦꯛꯁꯔꯁꯥꯏꯁ ꯇꯧꯍꯟꯗꯨꯅ ꯅꯣꯡꯃ ꯅꯣꯡꯃꯩ ꯐꯒꯠꯅꯕ ꯍꯥꯏꯗꯅ ꯃꯆꯥꯁꯤꯡ ꯑꯗꯨꯅ ꯍꯣꯠꯅꯩ ꯌꯥꯝꯅ ꯑꯍꯟ ꯑꯗꯨꯅ ꯅꯥꯔꯤꯕ ꯑꯗꯨꯗ ꯏꯃꯨꯡꯗꯨꯒꯤ ꯃꯤꯑꯣꯏ ꯈꯨꯗꯤꯡꯃꯛꯅ ꯆꯞ ꯃꯥꯟꯅꯕ ꯊꯧꯗꯥꯡ ꯂꯧꯃꯤꯟꯅꯗꯨꯅ ꯃꯈꯣꯏꯗ ꯆꯞ ꯃꯥꯟꯅꯅ ꯊꯧꯗꯥꯡ ꯂꯧꯃꯤꯟꯅꯗꯨꯅ ꯅꯥꯕꯗꯨ ꯑꯅꯥꯕ ꯑꯗꯨꯒꯤ ꯁꯦꯕꯥ ꯇꯧꯏ ꯆꯥꯕ ꯊꯛꯄ ꯆꯦꯛꯁꯤꯟꯅꯕ ꯏꯃꯨꯡ ꯈꯨꯗꯤꯡꯃꯛꯀꯤ ꯏꯃꯨꯡ ꯈꯨꯗꯤꯡ ꯏꯃꯨꯡꯗꯨꯗ ꯂꯩꯔꯤꯕ ꯃꯤꯑꯣꯏ ꯈꯨꯗꯤꯡꯃꯛꯅ ꯊꯧꯗꯥꯡ ꯆꯞ ꯃꯥꯅꯕ ꯂꯧꯗꯨꯅ ꯑꯉꯥꯡ ꯑꯍꯟ ꯑꯗꯨꯕꯨ ꯁꯦꯕꯥ ꯇꯧꯕꯤ